ꯍꯂꯣ ꯍꯣꯏ ꯌꯥꯝ ꯎꯝ ꯍꯣꯏ

ꯑ ꯎꯝ ꯍꯣꯏ ꯍꯣꯏ ꯑꯣ ꯈꯣꯏꯗꯣ ꯑꯁꯦꯡꯕꯒꯤꯗꯤ ꯑꯩꯈꯣꯏꯒꯤ ꯗꯨꯀꯥꯟꯁꯦ ꯄꯣꯠ ꯌꯥꯝꯅ ꯂꯩꯔꯒꯗꯤ ꯑꯩꯈꯣꯏ ꯀ꯭ꯋꯥꯂꯤꯇꯤ ꯈꯔ ꯍꯟꯗꯕ ꯆꯥꯡꯒꯤ ꯄꯣꯠ ꯈꯔ ꯑꯗꯨꯝ ꯑꯩꯈꯣꯏ ꯄꯣꯠꯍꯥꯞ ꯑꯣꯏꯅ ꯑꯗꯨꯝ ꯍꯥꯞꯆꯩꯑꯕꯀꯣ

ꯑ ꯈꯦꯠꯅꯩ

ꯑꯥ

ꯑꯦꯂꯨꯃꯤꯅꯤꯌꯝꯒꯤ ꯑꯃꯒ ꯑꯗꯨꯒꯨꯝꯕ ꯍꯥꯏꯗꯤ ꯁꯤꯜꯚꯔ ꯍꯥꯏꯒꯗ꯭ꯔꯥ ꯑꯗꯨꯏ ꯕꯥꯇꯤꯟꯗꯨꯃꯒꯀꯣ ꯑꯗꯨꯒ ꯑꯗꯨꯝ ꯍꯥꯞꯅꯔꯦꯗꯅ ꯁꯅꯥꯕꯨꯟ ꯍꯥꯏꯔꯣ ꯁꯅꯥꯕꯨꯟꯃꯛꯇꯗ ꯁꯅꯥꯕꯨꯟꯗꯤ ꯄꯤꯊ꯭ꯔꯥꯏ ꯁꯅꯥꯕꯨꯟꯁꯦ ꯑꯗꯨꯝ ꯍꯥꯞꯇꯕꯗꯤ ꯌꯥꯗꯦꯕ ꯑꯗꯨꯅ ꯄꯤꯊ꯭ꯔꯥꯏ ꯁꯅꯥꯕꯨꯟ ꯑꯃ ꯏꯁꯇꯤꯜ ꯁꯅꯥꯕꯨꯟ ꯑꯃ ꯑꯅꯤ ꯑꯅꯤꯅ ꯈꯨꯖꯤꯡ ꯑꯣꯏꯔꯒ ꯂꯣꯏꯅꯃꯛ ꯂꯩꯅꯕ ꯉꯥꯛꯇꯅꯤ ꯍꯧꯖꯤꯛꯀꯤ ꯃꯇꯝꯁꯦ ꯍꯣꯏ ꯑꯗꯨ ꯂꯣꯏꯅꯃꯛ ꯊꯝꯃꯤ ꯍꯥꯏ ꯇꯥꯔꯦ ꯂꯣꯏꯅꯃꯛ ꯊꯝꯃꯤ ꯀ꯭ꯋꯥꯂꯤꯇꯤ ꯑꯐꯕ ꯑꯗꯩ ꯌꯥꯝ ꯀꯥ ꯍꯦꯟꯅ ꯐꯠꯇꯕꯗꯤ ꯑꯩꯈꯣꯏꯒꯤ ꯗꯨꯀꯥꯟꯗ ꯊꯝꯗꯤꯌꯦ ꯑꯩꯈꯣꯏꯗꯤ ꯑꯌꯥꯝꯕꯅ ꯑꯐꯕ ꯉꯥꯛꯇꯅꯤꯗꯅ ꯃꯤꯅ ꯄꯥꯝꯅꯔꯤꯁꯦ ꯑꯗꯨꯅ ꯑꯐꯕꯗꯣ ꯑꯌꯥꯝꯕꯅ ꯑꯐꯕ ꯉꯥꯛꯇ ꯊꯝꯕꯅꯦꯕ ꯑꯩꯈꯣꯏꯒꯤꯗꯤ ꯑꯗꯨꯅ ꯐꯪꯕꯒꯤꯗꯤ ꯑꯩꯈꯣꯏꯒꯤ ꯗꯨꯀꯥꯟꯗ ꯂꯥꯛꯞꯤꯔꯒ ꯁꯣꯏꯗꯅꯃꯛꯀꯤ ꯂꯣꯏꯅꯃꯛ ꯐꯪꯕꯤꯒꯅꯤ ꯒ꯭ꯂꯥꯁ ꯁꯦꯠ ꯀꯞ ꯁꯦꯠ ꯑꯗꯒꯤ ꯍꯣꯞ ꯂꯥꯏꯟ

ꯂꯩꯌꯦ ꯂꯩꯌꯦ ꯎꯝ ꯑ ꯎꯝ ꯎꯝ ꯎꯝ ꯎꯝ ꯑ ꯂꯣꯏꯅꯃꯛ ꯐꯪꯉꯤ ꯗꯤꯅꯔ ꯁꯦꯠ ꯀꯩ ꯂꯣꯏꯅꯃꯛ ꯗꯤꯅꯔ ꯁꯦꯠꯁꯨ ꯂꯣꯏ ꯌꯥꯎꯋꯤ ꯑꯗꯒꯤ ꯂꯥꯏ ꯀꯠꯅꯅꯕ ꯂꯥꯏ ꯙꯨꯛ ꯊꯥꯟꯕꯒꯤ ꯑꯌꯨꯛꯀꯤ ꯑꯗꯨꯒꯨꯝꯕꯒꯤꯗꯁꯨ ꯑꯍꯣꯡꯕꯗꯒꯤꯅ ꯑꯇꯥꯡꯕꯕꯥꯎꯕꯒꯤ ꯆꯥꯡꯗ ꯂꯣꯏꯅꯃꯛ ꯐꯪꯒꯅꯤ ꯍꯥꯏ ꯇꯥꯔꯦ ꯍꯣꯏ ꯍꯣꯏ ꯂꯩꯌꯦ ꯂꯩꯌꯦ ꯑꯗꯨꯒ ꯀꯩꯅꯣꯗꯨꯁꯨ ꯍꯣꯏ ꯍꯣꯏ ꯄꯤꯊ꯭ꯔꯥꯏꯒꯤ ꯁꯤꯗꯁꯨꯀꯣ ꯑꯩꯈꯣꯏꯒꯤ ꯄꯤꯊ꯭ꯔꯥꯏꯁꯤ ꯑꯗꯨꯝ ꯂꯪꯅꯅꯕꯒꯤ ꯀꯩꯅꯣꯁꯨ ꯑꯗꯨꯝ ꯊꯝꯖꯩ ꯍꯥꯏ ꯇꯥꯔꯦ ꯑ ꯍꯣꯏ ꯍꯣꯏ ꯍꯤꯗꯥꯛ ꯐꯦꯡꯕ ꯆꯥꯝꯕꯗ ꯍꯦꯛꯇ ꯂꯪꯇ꯭ꯔꯤꯛ ꯂꯪꯅ ꯍꯦꯛꯇ ꯀꯥꯞꯄꯤꯗꯣ ꯑꯗꯨꯒꯨꯝꯕ ꯍꯣꯏ ꯍꯣꯏ ꯈꯤꯇꯪ ꯈꯤꯇꯪ ꯍꯥꯞꯄꯒ ꯑꯗꯨꯝ ꯀꯩꯅꯣ ꯅꯥꯟꯕꯗ ꯑꯗꯨꯝ ꯄꯨꯡꯂꯪ ꯂꯪꯕꯗꯣ ꯍꯥꯏꯗꯤ ꯄꯤꯊ꯭ꯔꯥꯏꯒꯝꯕ ꯀꯩꯒꯨꯝꯕꯁꯤꯗꯤ ꯏꯁꯤꯡ ꯈꯤꯇꯪ ꯗ꯭ꯔꯣꯞ ꯑꯃꯇꯪ ꯇꯥꯒꯤꯕꯗ ꯑꯗꯨꯝ ꯆꯨꯏꯗꯅ ꯀꯣꯔꯤꯒꯨꯝꯕ ꯄꯤꯊ꯭ꯔꯥꯏꯒꯨꯝꯕꯁꯦ ꯑꯗꯨꯒꯨꯝꯕꯁꯤꯡꯗꯣ ꯀꯣꯛꯅꯅꯕ ꯑꯗꯒꯤ ꯂꯪꯇ꯭ꯔꯤꯛ ꯂꯪꯅ ꯎꯅꯅꯕꯗꯣ ꯑꯗꯨꯒꯨꯝꯕꯒꯤ ꯄꯥꯎꯗꯔ ꯃꯈꯟ ꯑꯗꯩ ꯃꯍꯤꯗ ꯑꯣꯏꯔꯁꯨ ꯃꯍꯤꯗꯁꯨ ꯂꯩ ꯄꯥꯎꯗꯔꯗꯁꯨ ꯂꯩ ꯂꯣꯏꯅꯃꯛ ꯐꯪꯒꯅꯤ ꯌꯥꯝ ꯐꯩ ꯑꯗꯨꯁꯨ ꯑꯗꯨꯝ ꯄꯦꯀꯦꯠ ꯑꯃꯅꯤ ꯍꯥꯞꯆꯜꯂꯒ ꯑꯗꯨꯝ ꯍꯥꯞꯆꯟꯕꯤꯒꯤꯕ ꯌꯥꯔꯦ ꯑꯗꯨꯁꯨ ꯌꯥꯝ ꯀꯥꯟꯅꯕꯅꯤ ꯍꯧꯖꯤꯛꯀꯤꯁꯦ ꯑꯩꯈꯣꯏꯅ ꯍꯩꯅꯧꯖꯣꯝ ꯍꯩꯅꯧꯖꯣꯝꯅ ꯐꯦꯡꯕ ꯑꯗꯒꯤ ꯀꯩꯅꯣꯅ ꯃꯪꯒꯦꯅꯒ ꯐꯦꯡꯕ ꯌꯥꯏꯗꯅꯀꯣ ꯑꯥ ꯑꯗꯨꯒꯨꯝꯕꯗꯣ ꯑꯗꯨꯒꯨꯝꯕꯗꯣ ꯑꯃꯨꯛ ꯇꯧꯅꯗꯅꯕꯒꯤ ꯍꯧꯖꯤꯛꯀꯤ ꯍꯥꯏꯔꯤꯕ ꯂꯥꯏꯔꯤꯛ ꯀꯣꯜ ꯂꯤꯛꯁꯦ ꯐꯦꯡꯕꯗ ꯇꯣꯉꯥꯟꯅ ꯍꯧꯖꯤꯛꯀꯤ ꯄꯥꯎꯗꯔꯁꯦ ꯁꯤꯖꯤꯟꯅꯔꯒ ꯑꯗꯨꯝ ꯐꯦꯡꯕꯗ ꯈꯤꯇꯪ ꯐꯦꯡꯕꯗ ꯑꯗꯨꯝ ꯂꯪꯉꯦ ꯑꯍꯟꯕꯒ ꯆꯞ ꯃꯥꯟꯅꯔꯦ ꯑꯧ ꯑꯥ ꯎꯝ ꯍꯣꯏ ꯑꯥ